ꯌꯨꯝꯂꯣꯟꯅꯕ ꯃꯤ ꯃꯉꯥꯒꯤ ꯃꯃꯤꯡ ꯍꯥꯏꯖꯒꯦ ꯑꯍꯥꯟꯕꯗ ꯕꯂꯥ ꯍꯤꯖꯝ ꯑꯅꯤꯁꯨꯕꯗ ꯁꯣꯃꯥ ꯂꯥꯏꯁ꯭ꯔꯝ ꯑꯍꯨꯝꯁꯨꯕꯗ ꯑꯥꯔ ꯀꯦ ꯀꯥꯏꯀꯨ ꯃꯔꯤꯁꯨꯕꯗ ꯑꯀꯣꯏꯖꯝ ꯕꯤꯃꯣꯜ ꯃꯉꯥꯁꯨꯕꯗ ꯚꯒꯠ ꯑꯣꯏꯅꯥꯝ